ꯍꯜꯂꯣ ꯅꯍꯥꯟ ꯃꯦꯗꯥꯝꯅ ꯏꯆꯥꯅꯨꯄꯥꯒꯤ ꯐꯨꯔꯤꯠ ꯈꯨꯡꯒꯥꯎ ꯂꯩꯕꯤꯅꯦꯅ ꯂꯥꯛꯑꯝꯕꯗꯣ ꯍꯧꯖꯤꯛ ꯄꯣꯠ ꯑꯅꯧꯕ ꯌꯥꯝ ꯂꯥꯛꯑꯦ ꯖꯤꯟꯁꯇ ꯖꯤꯟꯁꯁꯨ ꯃꯈꯟ ꯌꯥꯝ ꯂꯥꯛꯑꯦ ꯀꯣꯗ꯭ꯔꯣꯏꯁꯨ ꯂꯥꯛꯑꯦ ꯑꯗꯒꯤ ꯀꯥꯔꯒꯣ ꯄꯦꯟ ꯃꯌꯥꯝ ꯑꯃ ꯂꯥꯛꯑꯦ ꯇꯤ ꯁꯥꯔꯠꯁꯨ ꯐꯖ ꯐꯖꯕ ꯅꯨꯄꯥ ꯃꯆꯥꯒꯤ ꯃꯣꯏ ꯄꯥꯝꯒꯗꯕ ꯌꯥꯝ ꯂꯥꯛꯑꯦ ꯑꯗꯨ ꯃꯦꯗꯥꯝ ꯏꯆꯥ ꯅꯨꯄꯥ ꯄꯨꯔꯒ ꯑꯃꯃꯝꯇꯪ ꯂꯩ ꯊꯣꯛꯂꯛꯄꯤꯒꯦꯔꯥ

ꯎꯝ ꯍꯣꯏ ꯌꯥꯏꯌꯦ ꯑꯗꯨ ꯄꯣꯠ ꯑꯅꯧꯕ ꯂꯥꯛꯏꯁꯤ ꯑꯩ ꯃꯦꯗꯥꯝꯗ ꯈꯔ ꯑꯦꯛꯁꯄ꯭ꯂꯦꯟ ꯇꯧꯖꯔꯛꯀꯦ ꯖꯔꯥꯒꯤ ꯖꯔꯥ ꯀꯝꯄꯦꯅꯤꯒ ꯅꯥꯏꯀꯤ ꯄꯨꯃꯥ ꯐꯖꯅ ꯂꯥꯛꯑꯦ ꯕ꯭ꯔꯥꯟꯗꯦꯗ ꯉꯥꯛꯇꯅꯤꯀꯣ ꯃꯦꯗꯥꯝ ꯁꯤꯗꯗꯤ ꯍꯣꯏ ꯔꯤꯖꯦꯛ ꯂꯩꯕ ꯍꯥꯏꯗꯨ ꯑꯣꯏꯔꯔꯣꯏ

ꯑꯗꯒꯤ ꯅꯤꯡꯊꯝ ꯊꯥꯗꯁꯨ ꯌꯥꯝ ꯏꯪꯉꯣꯏꯗꯕ ꯑꯗꯒꯤ ꯍꯨꯃꯥꯡ ꯁꯧꯔꯒꯁꯨ ꯁ꯭ꯋꯦꯠ ꯑꯦꯕꯖꯣꯕꯀꯤ ꯁꯔꯨꯛꯁꯤ ꯌꯥꯝ ꯌꯥꯎꯕ ꯄꯣꯠꯁꯛ ꯉꯥꯛꯇ ꯂꯥꯛꯑꯅꯤꯀꯣ ꯑꯗꯒꯤ ꯈꯨꯡꯒꯥꯎꯁꯤꯁꯨ ꯄꯨꯃꯥꯒꯤ ꯐꯖ ꯐꯖꯕ ꯌꯥꯝ ꯂꯥꯛꯑꯦ ꯄꯨꯃꯥꯒꯤꯁꯤꯗꯤ ꯃꯣꯏ ꯕ꯭ꯔꯥꯟꯗꯦꯗꯀꯤ ꯅꯍꯥ ꯃꯆꯥꯅ ꯌꯥꯝ ꯄꯥꯝꯗꯧꯕ ꯈꯔ ꯏꯁꯇ꯭ꯔꯦꯆꯤꯕꯜ ꯑꯣꯕ ꯑꯗꯒꯤ ꯈꯔ ꯃꯣꯏ ꯅꯍꯥꯅ ꯌꯥꯝ ꯄꯥꯝꯕ ꯈꯔ ꯈꯔ ꯁꯦꯒꯥꯏꯔꯞ ꯁꯦꯒꯥꯏꯔꯞ ꯇꯧꯕꯗꯨꯁꯨ ꯌꯥꯎꯔꯦ ꯑꯗꯒꯤ ꯌꯥꯝ ꯐꯖꯕ ꯁꯤꯠ ꯅꯥꯟꯕ ꯈꯣꯡꯒꯥꯎꯁꯨ ꯌꯥꯎꯔꯦ ꯑꯗꯒꯤ ꯃꯇꯣꯟ ꯈꯨꯖꯤꯟꯕꯤꯁꯨ ꯌꯥꯎꯔꯦ ꯃꯇꯣꯟ ꯂꯥꯎꯊꯣꯛꯄꯤꯁꯨ ꯌꯥꯎꯔꯦ ꯃꯇꯣꯟ ꯄ꯭ꯂꯦꯟ ꯑꯣꯏꯕꯤꯁꯨ ꯌꯥꯎꯔꯦ ꯑꯗꯣ ꯑꯦ ꯃꯦꯗꯥꯝꯒꯤ ꯏꯆꯥꯗꯨ ꯆꯍꯤ ꯀꯌꯥꯃꯨꯛ ꯁꯨꯔꯕꯅꯣ ꯑꯗꯣ ꯃꯥꯒꯤ ꯈ꯭ꯋꯥꯡꯅ ꯁꯥꯏꯖ ꯀꯌꯥꯃꯨꯛ ꯁꯦꯠꯄꯅꯣ ꯍꯥꯏꯕꯗꯣ ꯍꯥꯏꯐꯦꯠ ꯍꯥꯏꯔꯤꯕꯛꯑꯣ

ꯎꯝ ꯍꯣꯏ ꯍꯣꯏ ꯑꯗꯨꯗꯤ ꯑꯩꯈꯣꯏꯗ ꯂꯥꯛꯏꯕ ꯏꯁꯇꯣꯛꯀꯤ ꯄꯣꯠ ꯏꯁꯇꯣꯛ ꯃꯈꯩ ꯏꯁꯇꯣꯛ ꯂꯩꯔꯤꯁꯤꯁꯨꯀꯣ ꯑꯗꯨꯒ ꯃꯦꯗꯥꯝꯒꯒꯤ ꯑꯉꯥꯡꯒꯒꯤ ꯆꯥꯒꯗꯕꯀꯣ ꯊꯥꯔꯇꯤ ꯇꯨ ꯊꯥꯔꯇꯤ ꯐꯣꯔ ꯊꯥꯔꯇꯤ ꯁ꯭ꯋꯥꯏꯒꯤ ꯄꯣꯠ ꯉꯥꯛꯇꯅꯦ ꯑꯗꯨꯗꯤ ꯌꯥꯝ ꯆꯥꯟꯅꯔꯅꯤ ꯑꯗꯨꯅ ꯑꯗꯨꯝ ꯄꯨꯔꯒ ꯂꯥꯛꯄꯤꯔꯣ ꯑꯗꯨꯗꯤ ꯆꯍꯤ ꯑꯗꯨꯃꯥꯏꯅ ꯇꯔꯥ ꯃꯉꯥ ꯇꯔꯥ ꯇꯔꯨꯛ ꯇꯔꯥ ꯇꯔꯦꯠꯀꯤ ꯂꯦꯡꯒꯗ ꯁꯦꯠꯀꯗꯕ ꯑꯩꯈꯣꯏꯒꯤ ꯑꯥ ꯑꯗꯨꯒꯤꯁꯨ ꯂꯩꯔꯦ ꯑꯗꯨꯒ ꯐꯨꯔꯤꯠꯇꯁꯨ ꯃꯣꯏꯁꯤ ꯏꯁꯃꯣꯜꯗꯒꯤꯅ ꯃꯦꯗꯤꯌꯝ ꯂꯥꯔꯖ ꯁ꯭ꯋꯥꯏ ꯐꯥꯎꯕ ꯑꯗꯨꯝ ꯂꯩꯔꯦ ꯃꯣꯏꯗ ꯂꯣꯏ ꯆꯥꯔꯅꯤ ꯑꯗꯨꯒꯤꯗꯤꯀꯣ ꯑꯗꯣ ꯃꯦꯗꯥꯝꯅ ꯀꯔꯤ ꯅꯨꯃꯤꯠꯇ ꯁꯪꯕꯤꯕ ꯀꯔꯤ ꯅꯨꯃꯤꯠꯇ ꯂꯥꯛꯄꯤꯕ ꯍꯥꯏꯕꯗꯨꯁꯨ ꯍꯥꯏꯐꯦꯠꯇꯪ ꯁꯝꯂꯞꯄ ꯆꯥꯎꯔꯥꯛꯄ ꯇꯔꯤꯛ ꯗꯦꯠ ꯑꯗꯨ ꯈꯪꯕꯗꯨꯁꯨ ꯌꯥꯝ ꯅꯨꯡꯉꯥꯏꯖꯒꯅꯤ ꯑꯩꯈꯣꯏꯁꯨ ꯍꯣꯏ ꯃꯦꯗꯥꯝ